ꯇꯨꯔꯤꯖꯝ ꯏꯟꯁꯗꯁꯇ꯭ꯔꯤꯒꯤꯗꯃꯛ ꯌꯥꯝ ꯍꯦꯟꯅ ꯆꯥꯎꯈꯠꯍꯟꯅꯕ ꯂꯝꯀꯣꯏꯁꯤꯡ ꯄꯨꯛꯅꯤꯡ ꯆꯤꯡꯁꯟꯅꯕ ꯍꯥꯏꯔꯒꯗꯤ ꯂꯣ ꯑꯦꯟ ꯑꯣꯔꯗꯔꯁꯦ ꯌꯥꯝꯅ ꯐꯍꯟꯕ ꯑꯃ ꯃꯊꯧ ꯇꯥꯏ ꯑꯗꯨꯒ ꯅꯦꯕꯔꯤꯡ ꯂꯣꯀꯦꯜ ꯄꯤꯄꯜꯒꯤ ꯍꯣꯁꯄꯤꯇꯦꯂꯤꯇꯤ ꯍꯥꯏꯕꯗꯤ ꯁꯥꯖꯣꯛ ꯃꯈꯣꯏꯒꯤ ꯍꯦꯜꯞ ꯃꯩꯁꯨ ꯌꯥꯝꯅ ꯗꯔꯀꯥꯔ ꯇꯥꯏ ꯑꯗꯨꯒ ꯅꯤꯠ ꯑꯦꯟ ꯀ꯭ꯂꯤꯟ ꯑꯣꯏꯍꯟꯕ ꯏꯟꯚꯥꯏꯔꯣꯟꯃꯦꯟꯁꯦ ꯑꯁꯤꯃꯁꯨ ꯌꯥꯝ ꯀꯟꯅ ꯃꯊꯧ ꯇꯥꯏ ꯑꯗꯨꯒ ꯑꯅꯧ ꯑꯅꯧꯕ ꯇꯨꯔꯤꯁ ꯂꯥꯛꯍꯟꯗꯨꯅ ꯆꯥꯎꯈꯠꯄꯒꯤ ꯀꯔꯤꯒꯨꯝꯕ ꯈꯣꯡꯊꯥꯡ ꯑꯃ ꯑꯣꯏꯍꯟꯕꯁꯨ ꯌꯥꯝꯅ ꯃꯊꯧ ꯇꯥꯏ ꯑꯗꯨ ꯔꯥꯖ꯭ꯌꯒꯤ ꯂꯩꯉꯥꯛꯅ ꯀꯔꯤꯒꯨꯝꯕ ꯁꯦꯜꯒꯤ ꯐꯤꯕꯝꯁꯦ ꯌꯥꯝ ꯐꯖꯅ ꯊꯥꯗꯕꯤꯗꯨꯅ

ꯑꯥꯔ ꯀꯦ ꯁꯤ ꯑꯦꯁ ꯑꯥꯔꯠ ꯒꯦꯂꯔꯤ ꯁꯦꯂꯣꯏ ꯂꯪꯃꯥꯏ ꯏꯀꯣꯂꯣꯖꯤꯀꯦꯜ ꯄꯥꯛ ꯃꯇꯥꯏ ꯒꯥꯔꯗꯦꯟ ꯁꯟꯊꯩꯅꯩ ꯅꯦꯆꯔꯦꯜ ꯄꯥꯛ ꯃꯍꯥꯕꯂꯤ ꯇꯦꯝꯄꯜ ꯕꯔꯥꯛ ꯋꯥꯇꯔꯐꯣꯜ ꯑꯔꯒꯣ ꯆꯤꯡ ꯇꯤꯝꯕꯔ ꯀꯦꯐꯦ ꯒꯥꯔꯗꯦꯟ ꯉꯥꯂꯣꯏ ꯋꯥꯇꯔꯐꯣꯜ ꯖꯥꯏꯂꯥꯠ ꯂꯦꯛ ꯈꯌꯥꯡ ꯄꯤꯛ ꯊꯔꯣꯟ ꯀꯦꯐ ꯑꯁꯤꯅꯆꯤꯡꯕ ꯈꯔ ꯑꯁꯤꯅꯤ